ꯄꯨꯛꯅꯤꯡ ꯁꯣꯟꯊꯕ ꯔꯤꯁꯣꯔꯁ ꯃꯥꯡꯍꯟ ꯇꯥꯛꯍꯟꯈꯤꯕ ꯃꯁꯤꯅꯆꯤꯡꯕ ꯀꯌꯥ ꯑꯃꯔꯣꯝ ꯊꯣꯛꯍꯟꯈꯤ ꯊꯣꯛꯍꯟꯈꯤꯕꯗꯤ ꯃꯔꯨꯑꯣꯏꯅ ꯄꯣꯂꯤꯇꯤꯀꯦꯜ ꯗꯤꯐ꯭ꯔꯦꯟꯁ ꯈꯦꯠꯅꯔꯛꯄꯗꯒꯤꯅꯤ ꯑꯍꯥꯟꯕꯗ ꯀꯨꯀꯤ ꯅꯒꯥ ꯀꯣꯟꯐ꯭ꯂꯤꯛ ꯑꯁꯤ ꯂꯥꯛꯈꯤ ꯍꯥꯏꯔꯤꯕ ꯏꯊꯤꯅꯤꯛ ꯒ꯭ꯔꯨꯞ ꯑꯁꯤ ꯍꯤꯁꯇꯣꯔꯤꯀꯦꯜ ꯑꯣꯏꯕ ꯔꯨꯠꯁ ꯍꯥꯏꯕꯗꯤ ꯃꯈꯣꯡꯗꯒꯤ ꯍꯧꯅ ꯗꯤꯁꯄꯨꯠꯁ ꯈꯔ ꯂꯥꯛꯅꯈꯤ ꯀꯔꯝꯕ ꯃꯇꯝꯗ ꯂꯥꯛꯈꯤ ꯍꯥꯏꯕ ꯃꯇꯝꯗ ꯂꯦꯟ ꯑꯃꯁꯨꯡ ꯔꯤꯁꯣꯔꯁꯀꯤ ꯃꯇꯥꯡꯗ ꯀꯨꯀꯤ ꯑꯃꯁꯨꯡ ꯅꯒꯥ ꯀꯣꯟꯐ꯭ꯂꯤꯛ ꯇꯧꯈꯤ ꯑꯅꯤꯁꯨꯕꯗ ꯃꯩꯇꯩ ꯑꯃꯁꯨꯡ ꯄꯥꯉꯜꯒꯤ ꯇꯦꯟꯁꯟ ꯂꯩꯈꯤ ꯃꯅꯤꯄꯨꯔꯤ ꯍꯤꯟꯗꯨ ꯑꯃꯁꯨꯡ ꯃꯅꯤꯄꯨꯔꯤ ꯃꯨꯁꯂꯤꯝꯁꯤꯡ ꯃꯩꯇꯩ ꯑꯃꯁꯨꯡ ꯄꯥꯉꯜꯁꯤꯡꯒꯤ ꯀꯃꯨꯅꯤꯇꯤꯗ ꯀꯜꯆꯔꯦꯜꯒꯤ ꯑꯣꯏꯕ ꯔꯤꯂꯤꯖꯤꯌꯁꯀꯤ ꯑꯣꯏꯕ ꯁꯣꯁꯦꯜ ꯄꯣꯂꯤꯇꯤꯛꯀꯤ ꯏꯁꯨ ꯑꯁꯤꯗꯒꯤ ꯇꯦꯟꯁꯟ ꯂꯩꯕꯅ ꯃꯔꯝ ꯑꯣꯏꯔꯒ ꯃꯩꯇꯩ ꯑꯃꯁꯨꯡ ꯄꯥꯉꯜꯒꯤ ꯇꯦꯟꯁꯟ ꯍꯥꯏꯅ

ꯈꯨꯗꯝ ꯑꯣꯏꯅ ꯇꯦꯟꯇꯛꯅ ꯄꯟꯖꯔꯕꯗ ꯏꯀꯣꯅꯣꯃꯤꯛ ꯍꯥꯔꯠꯁꯤꯞ ꯑꯣꯏꯔꯛꯈꯤ ꯍꯦꯜꯠ ꯀꯤꯌꯔ ꯏꯁꯨ ꯂꯥꯛꯈꯤ ꯏꯗꯨꯀꯦꯁꯅꯦꯜ ꯆꯦꯂꯦꯟꯁ ꯂꯥꯛꯈꯤ ꯁꯣꯁꯦꯜ ꯏꯁꯨꯁꯤꯡ ꯑꯁꯤ ꯂꯥꯛꯈꯤ ꯃꯁꯤꯁꯤꯡ ꯑꯁꯤ ꯅꯦꯒꯦꯇꯤꯐ ꯉꯥꯛꯇꯅꯤ ꯅꯦꯒꯦꯇꯤꯐ ꯑꯣꯏꯕ ꯏꯁꯨꯁꯤꯡ ꯑꯁꯤ ꯄꯔꯁꯅꯦꯜ ꯏꯁꯇ꯭ꯔꯒꯜꯗ ꯑꯗꯨꯛꯀꯤ ꯃꯇꯤꯛ ꯀꯃꯨꯅꯤꯇꯤꯒꯤ ꯁꯄꯣꯔꯠ ꯑꯃꯁꯨꯡ ꯏꯟꯗꯤꯚꯤꯖ꯭ꯋꯦꯜꯁ ꯑꯃꯁꯨꯡ ꯑꯣꯊꯣꯔꯤꯇꯤ ꯐꯦꯃꯤꯂꯤꯁꯤꯡꯗꯒꯤ ꯁꯄꯣꯔꯠ ꯌꯥꯝꯅ ꯆꯪꯉꯤ